ꯍꯜꯂꯣ ꯕꯥꯏ ꯑꯥꯁꯂꯥꯝ ꯃꯥꯂꯤꯀꯨꯝ ꯕꯥꯏ ꯅꯪ ꯀꯥꯏ ꯌꯨꯔꯛꯑꯝꯃꯣ ꯑꯩꯁ ꯑꯩ ꯑꯩꯅ ꯑꯟ ꯍꯥꯌꯥꯠꯇ ꯉꯥꯏꯔ ꯂꯩꯔꯒ ꯅꯥꯕ ꯊꯦꯡꯉꯤ ꯅꯥꯕ ꯑꯗꯣ ꯅꯪ ꯅꯪ ꯉꯁꯤ ꯉꯁꯤ ꯏꯁꯄꯤꯁꯦꯜ ꯗꯦ ꯑꯣꯏꯉꯣ ꯑꯟ ꯍꯥꯌꯥꯠꯀꯤ ꯑꯣꯐꯔꯅꯦ ꯅꯥꯏꯟꯇꯤ ꯄꯥꯔꯁꯦꯟ ꯑꯣꯐ ꯑꯣꯏꯌꯦ ꯕꯤꯔꯌꯥꯅꯤ ꯑꯥ ꯕꯤꯔꯌꯥꯅꯤ ꯒ꯭ꯔꯁꯦ ꯑꯥ ꯑꯥ ꯂꯣꯏ ꯇꯧꯔꯗꯧꯅꯤ ꯉꯁꯤ ꯑꯩ ꯑꯥ ꯏꯁꯄꯤꯁꯦꯟ ꯗꯦꯁꯨ ꯑꯣꯏꯕꯅꯤꯅ ꯑꯁ ꯁꯃꯤꯔꯗꯨꯁꯨ ꯍꯥꯏꯈꯣꯍꯦ

ꯇꯔꯥꯃꯨꯛ ꯂꯥꯛꯀꯦꯁꯨ ꯂꯥꯛꯑꯣꯗ ꯀꯩꯁꯨ ꯀꯥꯏꯗꯦ ꯑꯗꯨꯕꯨꯗꯤ ꯄꯩꯁꯥ ꯌꯥꯝ ꯄꯥꯏꯕ ꯃꯤꯅꯤ ꯀꯩꯅꯣ ꯑꯩꯈꯣꯏꯁꯦ ꯑꯗꯨꯅꯤ ꯑꯩ ꯑꯣꯗꯔꯕꯨꯗꯤ ꯇꯧꯔꯝꯃꯒꯦ ꯑꯗꯨꯗ ꯀꯔꯤꯗꯣ ꯎꯝ ꯑꯕꯗꯨꯜꯅꯨꯔ ꯍꯥꯏꯕ꯭ꯔꯥ ꯅꯣꯏ ꯃꯅꯥꯛꯀꯤꯗꯣ ꯅꯣꯏ ꯃꯣꯏꯖꯤꯡꯗꯩꯗꯣ ꯑꯗꯨ ꯑꯗꯨꯁꯨ ꯄꯨꯒꯦꯗꯤ ꯄꯨꯔꯛꯑꯣ ꯋꯥꯁꯤꯝꯁꯨ ꯄꯨꯒꯦꯁꯨ ꯄꯨꯔꯛꯑꯣ ꯃꯣꯏꯁꯨ ꯀꯨꯏꯔꯦ ꯎꯅꯗꯕ ꯑꯩꯅ ꯐꯣꯟ ꯇꯧꯕꯅꯦꯕꯀꯣ ꯄꯥꯏꯗꯦꯕ ꯃꯣꯏꯗꯣ ꯗꯤꯃꯥꯟ ꯁꯥꯕ ꯑꯗꯨꯝꯕ ꯑꯣꯏꯌꯦꯕ ꯑꯗꯨꯅꯅꯤꯗ ꯅꯪ ꯐꯣꯟ ꯇꯧꯔꯒ ꯄꯨꯒꯦꯁꯨ ꯄꯨꯔꯛꯑꯣ ꯇꯦꯛꯇꯔꯗ ꯂꯥꯛꯀꯦꯔꯥ ꯔꯤꯛꯁꯣꯗ ꯂꯥꯛꯀꯦꯔꯥ ꯑꯦꯅꯤ ꯑꯦꯅꯤ ꯍꯥꯎ ꯃꯦꯅꯤ ꯍꯥꯎ ꯇꯧꯔ ꯂꯥꯛꯑꯣ ꯕꯥꯏ ꯉꯥꯏꯔꯝꯃꯒꯦꯀꯣ ꯑꯗꯨꯗꯤ ꯍꯣꯏ ꯍꯣꯏ ꯂꯥꯛꯑꯣ ꯎꯝ